ꯑꯩꯒꯤ ꯏꯃꯨꯡ ꯃꯅꯨꯡ ꯃꯔꯨꯞ ꯃꯄꯥꯡ ꯂꯣꯏꯅꯃꯛ ꯅꯨꯡꯁꯤ ꯆꯥꯟꯅꯅ ꯂꯩꯃꯤꯟꯅꯩ ꯃꯈꯣꯏ ꯍꯧꯖꯤꯛ ꯃꯥꯏ ꯃꯥꯏ ꯊꯕꯛꯀꯤ ꯃꯇꯨꯡ ꯏꯟꯅ ꯃꯥꯏ ꯃꯥꯏ ꯂꯣꯏꯅ ꯆꯦꯟꯅꯈꯤ ꯑꯗꯣ ꯍꯔꯥꯎ ꯀꯨꯝꯃꯩ ꯃꯇꯝꯗ ꯅꯠꯇ꯭ꯔꯒ ꯀꯔꯤꯒꯤꯒꯨꯝꯕ ꯁꯨꯇꯤ ꯐꯪꯕ ꯃꯇꯝꯗ ꯑꯩꯈꯣꯏ ꯌꯥꯝ ꯄꯨꯟꯅ ꯅꯨꯡꯉꯥꯏꯅ ꯂꯩꯃꯤꯟꯅꯩ